ꯍꯜꯂꯣ ꯑꯟꯇꯤ

ꯑꯣ ꯑꯟꯇꯤ ꯑꯩꯗꯣ ꯀꯩꯅꯣ ꯔꯦꯟꯒꯤ ꯃꯔꯝꯗ ꯍꯪꯒꯦ ꯇꯧꯕꯅꯦ ꯅꯍꯥꯟ ꯑꯩ ꯌꯦꯡꯕ ꯂꯥꯛꯄꯗꯨ ꯑꯣ ꯑꯍꯣꯏ ꯑꯗꯨꯒꯤꯗꯨꯅꯦ ꯑꯗꯨ ꯔꯦꯟꯒꯤ ꯃꯇꯝꯗ ꯈꯔ ꯍꯪꯅꯤꯡꯉꯛꯄ ꯍꯥꯏꯕꯗꯤ ꯔꯨꯝꯗꯣ ꯑꯩꯈꯣꯏ ꯂꯥꯏꯠ ꯕꯤꯜꯁꯦ ꯀꯃꯥꯏꯅ ꯇꯧꯒꯗ꯭ꯔꯥ ꯅꯠꯇ꯭ꯔꯥ ꯏꯁꯤꯡꯒꯤ ꯕꯤꯜꯁꯦ ꯑꯩꯈꯣꯏ ꯎꯝ ꯇꯣꯉꯥꯟ ꯇꯣꯉꯥꯟ ꯄꯤꯒꯗ꯭ꯔꯥ ꯅꯠꯇ꯭ꯔꯒ ꯄꯨꯂꯞꯅ ꯔꯦꯟ ꯐꯤꯁ ꯂꯧꯕ ꯃꯇꯝꯗ ꯑꯗꯨꯝ ꯄꯨꯂꯞ ꯀꯝꯕꯥꯏꯟꯗ ꯄꯤꯒꯗ꯭ꯔꯥ

ꯑꯣ ꯌꯥꯝ ꯅꯨꯡꯉꯥꯏꯔꯦ

ꯎꯝ ꯑꯣ ꯍꯣꯏ ꯑꯩ ꯅꯦꯛꯁ ꯋꯤꯛꯇ ꯂꯥꯛꯈ꯭ꯔꯅꯤ ꯑꯩꯈꯣꯏ ꯀꯣꯂꯦꯖꯇꯣ ꯅꯦꯛꯁ ꯋꯤꯛꯇ ꯍꯧꯒꯅꯦꯕꯀꯣ ꯑꯗꯨꯗ ꯂꯥꯛꯈ꯭ꯔꯅꯤ ꯃꯤ ꯑꯇꯣꯞꯄꯗꯤ ꯄꯤꯔꯝꯈ꯭ꯔꯅꯨꯀꯣ ꯑꯟꯇꯤ ꯑꯣ ꯑꯁꯨ ꯑꯩꯒꯤ ꯁꯤꯁꯇꯔ ꯑꯃꯈꯛꯇꯪ ꯂꯩꯒꯗꯕꯅꯦ ꯃꯤ ꯑꯅꯤ ꯈꯛꯇꯪ ꯂꯩꯒꯗꯕꯅꯦ ꯑꯥ ꯍꯣꯏ

ꯍꯣꯏ ꯍꯣꯏ ꯎꯝ ꯑꯥ ꯍꯣꯏ ꯑꯩꯈꯣꯏꯕꯨꯗꯤ ꯃꯤ ꯑꯅꯤ ꯈꯛꯇꯪ ꯑꯣꯏꯔꯅꯤ ꯑꯗꯨꯕꯨ ꯍꯥꯏꯕꯗꯤ ꯕꯤꯖꯤꯠꯇꯤ ꯑꯗꯨꯝ ꯂꯥꯛꯄ ꯌꯥꯕ꯭ꯔꯥ ꯍꯥꯏꯕꯗꯤ ꯄꯦꯔꯦꯟꯁꯁꯤꯡ ꯑꯩꯈꯣꯏ ꯐꯦꯃꯂꯤꯁꯤꯡ ꯂꯥꯛꯄ ꯌꯥꯒꯗ꯭ꯔꯥꯅ

ꯑꯣ ꯍꯣꯏ ꯑꯗꯨ ꯌꯨꯝ ꯈꯔꯗꯗꯤ ꯌꯥꯗꯕ ꯂꯩꯕꯀꯣ ꯍꯥꯏꯕꯗꯤ ꯄꯦꯔꯦꯟꯁꯇꯤ ꯌꯥꯏꯌꯦ ꯑꯗꯨꯕꯨ ꯐ꯭ꯔꯦꯟ ꯁꯔꯀꯜꯗ ꯂꯥꯛꯄ ꯈꯣꯠꯄ ꯂꯩꯌꯦꯅꯀꯣ ꯃꯔꯛ ꯃꯔꯛꯇ ꯑꯗꯨꯒꯨꯝꯕ ꯌꯥꯒꯗ꯭ꯔꯥ ꯑꯗꯨꯁꯨ ꯈꯪꯅꯤꯡꯕ ꯍꯣꯏ ꯍꯣꯏ ꯍꯣꯏ ꯑꯥ ꯑꯥ ꯍꯣꯏ ꯍꯣꯏ ꯍꯣꯏ ꯑꯣ ꯍꯣꯏ ꯍꯣꯏ ꯑꯟꯇꯤ ꯅꯣꯏꯒꯤ ꯌꯨꯝꯗꯨ ꯀꯌꯥꯃꯨꯛ ꯍꯥꯡꯂꯤꯕ꯭ꯔꯥ ꯑꯩꯒꯤ ꯐ꯭ꯔꯦꯟ ꯑꯃꯁꯨꯀꯣ ꯀꯣꯂꯦꯖ ꯇꯝꯃꯤꯟꯅꯒꯗꯕ ꯃꯥꯅꯁꯨ ꯔꯨꯝ ꯑꯃ ꯊꯤꯔꯛꯑꯣꯗꯤ ꯍꯥꯏꯕꯅꯦ ꯑꯗꯨ ꯑꯟꯇꯤ ꯉꯣꯟꯗ ꯍꯥꯟꯅ ꯍꯪꯕꯤꯔꯛꯈꯤꯒꯦ ꯍꯥꯏꯅ ꯑꯩꯅ ꯃꯉꯣꯟꯗ ꯈꯨꯝꯕꯅꯦꯕ ꯑꯗꯨ ꯀꯃꯥꯏꯅ ꯇꯧꯕ꯭ꯔꯥ ꯑꯣ ꯔꯨꯝ ꯍꯥꯡꯕ ꯂꯩꯔꯤꯕ꯭ꯔꯥ

ꯑꯣ ꯑꯣ ꯌꯥꯝ ꯐꯔꯦ ꯑꯥ ꯑꯥ ꯑꯗꯨ ꯑꯟꯇꯤ ꯀꯩꯅꯣ ꯏꯁꯇꯨꯗꯦꯟꯒꯤꯗꯤ ꯀꯝꯃꯤꯁꯟ ꯂꯩꯇ꯭ꯔꯣ ꯈꯔ ꯇꯥꯊꯣꯛ ꯇꯥꯁꯤꯟ ꯂꯩꯇ꯭ꯔꯣ ꯂꯩꯔꯗꯤ ꯍꯦꯟꯅ ꯍꯔꯥꯎꯒꯗꯕ ꯑꯩꯈꯣꯏꯗꯤ ꯑꯥ ꯈꯨꯟꯗꯒꯤ ꯋꯥꯅ ꯂꯥꯛꯄꯅꯤꯅꯀꯣ ꯏꯃꯥ ꯏꯄꯥꯁꯨ ꯇꯣꯂꯣꯞ ꯆꯥꯗꯦꯕ ꯑꯗꯨꯅ ꯈꯔ ꯇꯥꯊꯣꯛ ꯇꯥꯁꯤꯟ ꯌꯥꯔꯗꯤ ꯍꯥꯏꯅ ꯍꯪꯐꯝ ꯊꯣꯛꯄ ꯑꯗꯨꯝ ꯍꯪꯕꯅꯤꯗ ꯂꯩꯕ ꯂꯩꯇꯕꯗꯤ ꯈꯪꯗꯦ ꯍꯣꯏ ꯎꯝ ꯎꯝ ꯎꯝ ꯍꯣꯏ ꯑꯗꯨꯗꯤꯀꯣ ꯑꯟꯇꯤ ꯑꯩ ꯅꯦꯛꯁ ꯋꯤꯛꯇ ꯂꯥꯛꯂꯒꯦ ꯊꯦꯡꯛ ꯌꯨ ꯍꯣꯏ ꯍꯣꯏ ꯑꯣ ꯑꯗꯨ ꯑꯟꯇꯤ ꯀꯩꯅꯣꯝꯃ ꯍꯪꯈꯤꯒꯦ ꯀꯩꯅꯣ ꯁꯤ ꯀꯩꯅꯣ ꯔꯥꯏꯁ ꯀꯨꯀꯔꯒꯨꯝꯕ ꯁꯤꯖꯤꯟꯅꯕ ꯌꯥꯏꯀꯣ ꯑꯦꯛꯁꯇ꯭ꯔꯥ ꯑꯣꯀꯦ ꯑꯣꯀꯦ ꯂꯦꯁꯟ ꯇꯧꯋꯦ ꯑꯗꯨꯗꯤ ꯎꯝ ꯊꯦꯡꯛ ꯌꯨ ꯀꯣ ꯑꯟꯇꯤ ꯕꯥꯏ ꯁꯤ ꯌꯨ